ꯒꯦꯝ ꯁꯥꯟꯅꯕꯁꯤꯅ ꯈꯨꯡꯒꯪꯒꯤ ꯃꯤꯑꯣꯏꯁꯤꯡꯗ ꯌꯥꯝ ꯀꯥꯟꯅꯕ ꯄꯤ ꯀꯔꯤꯅꯣ ꯍꯥꯏꯔꯒꯗꯤ ꯑꯩꯈꯣꯏꯅ ꯒꯦꯝ ꯁꯥꯟꯅꯕꯁꯤꯗ ꯑꯩꯈꯣꯏ ꯉꯥꯇꯪ ꯍꯛꯆꯥꯡꯁꯤ ꯌꯥꯝ ꯀꯥꯟꯅꯕ ꯄꯤ ꯍꯛꯆꯥꯡꯁꯤ ꯌꯥꯝ ꯑꯅꯥꯕ ꯑꯀꯥꯏꯕ ꯗꯤꯖꯤꯖ ꯀꯨꯝꯕꯗꯒꯤ ꯉꯥꯛꯊꯣꯛꯏ ꯑꯩꯈꯣꯏ ꯁꯥꯟꯅꯔꯗꯤ ꯍꯨꯃꯥꯡꯕꯨ ꯇꯥꯔꯗꯤ ꯑꯗꯒꯤ ꯉꯥꯛꯇꯪ ꯑꯩꯈꯣꯏ ꯏꯁꯥꯗ ꯅꯨꯡꯉꯥꯏꯔꯝꯗꯕ ꯏꯁꯥꯒꯤ ꯄꯥꯈꯠꯄ ꯏꯁꯥꯒꯤ ꯇꯦꯟꯁꯟ ꯂꯩꯔꯝꯕ ꯑꯁꯤꯒꯨꯝꯕꯁꯤ ꯌꯥꯝ ꯐꯩ ꯐꯨꯠꯕꯣꯜ ꯒꯦꯝꯒꯨꯝꯕ ꯍꯣꯏ ꯐꯨꯠꯕꯣꯜꯒꯨꯝꯕ ꯀ꯭ꯔꯤꯛꯀꯦꯠꯀꯨꯝꯕ ꯃꯌꯥꯝ ꯁꯥꯟꯅꯔꯗꯤ ꯃꯤꯉꯩꯒ ꯄꯨꯟꯕꯁꯤꯁꯨ ꯇꯥꯟꯖꯥꯁꯤꯁꯨ ꯌꯥꯝ ꯐꯪꯉꯤ ꯃꯤꯡꯉꯩꯒ ꯄꯨꯜꯂꯗꯤ ꯃꯤꯉꯩꯗ ꯋꯥꯔꯤ ꯀꯃꯥꯏꯅ ꯁꯥꯒꯅꯤ ꯏꯃꯥꯟꯅꯕꯗ ꯋꯥꯔꯤ ꯀꯃꯥꯏꯅ ꯇꯧꯒꯅꯤ ꯑꯍꯜ ꯂꯃꯟꯁꯤꯗ ꯋꯥꯔꯤ ꯀꯃꯥꯏꯅ ꯁꯥꯒꯅꯤ ꯑꯩꯈꯣꯏꯒꯤ ꯏꯈꯥꯁꯤꯗ ꯀꯃꯥꯏꯅ ꯒꯥꯏꯗ ꯇꯧꯕꯤꯒꯅꯤ ꯏꯈꯥꯗ ꯀꯔꯤ ꯇꯥꯛꯄꯤꯒꯅꯤ ꯐꯨꯠꯕꯣꯜ ꯁꯥꯟꯅꯔꯗꯤ ꯃꯤꯗꯒꯤ ꯑꯩꯈꯣꯏꯅ ꯑꯩꯈꯣꯏ ꯃꯅꯨꯡꯗ ꯂꯩꯔꯝꯕ ꯑꯩꯈꯣꯏꯒꯤ ꯒꯨꯟꯉꯩꯁꯦ ꯂꯣꯏꯅ ꯊꯣꯛꯏ ꯂꯣꯏꯅ ꯁꯤꯖꯟꯅꯊꯣꯛꯇꯅ ꯑꯩꯈꯣꯏꯒꯤ ꯀꯔꯤ ꯒꯨꯟꯅꯣ ꯈꯪꯕ ꯉꯝꯃꯤ ꯁꯤꯒꯨꯝꯕꯒꯤ ꯌꯥꯝ ꯀꯥꯟꯅꯕꯁꯨ ꯂꯩ ꯍꯛꯆꯥꯡꯒꯤꯗꯪ ꯅꯨꯡꯉꯥꯏꯇꯕꯤꯗ ꯑꯩꯈꯣꯏꯒꯤ ꯃꯦꯟꯇꯦꯜ ꯍꯦꯜꯊ ꯍꯥꯏꯇꯥꯔꯦ ꯑꯩꯈꯣꯏꯒꯤ ꯍꯛꯁꯦꯜꯒꯨꯝꯕꯗ ꯑꯩꯈꯣꯏꯒꯤ ꯀꯣꯛꯇ ꯋꯥꯈꯟ ꯅꯨꯡꯉꯥꯏꯕ ꯁꯤꯒꯨꯝꯕꯁꯨ ꯌꯥꯝ ꯄꯤ ꯐꯨꯠꯕꯣꯜ ꯒꯨꯝꯕ ꯍꯥꯏꯗꯤ ꯑꯩꯈꯣꯏꯅ ꯁꯝꯅ ꯍꯥꯏꯔꯕ ꯒꯦꯝ ꯁꯥꯟꯅꯕꯁꯤꯅ